ꯑꯩꯈꯣꯏꯒꯤ ꯇꯣꯇꯤ ꯏꯁꯤꯡ ꯐꯪꯉꯤ ꯑꯗꯨ ꯑꯩꯈꯣꯏ ꯇꯣꯇꯤ ꯏꯁꯤꯡ ꯑꯁꯦ ꯂꯥꯏ ꯍꯔꯥꯎꯐꯝꯗꯒꯤ ꯊꯥꯔꯛꯄꯅꯤ ꯃꯁꯤ ꯏꯁꯤꯡ ꯑꯐꯕ ꯑꯔꯨꯕ ꯑꯣꯏ ꯃꯁꯤ ꯑꯩꯈꯣꯏꯗ ꯍꯥꯟꯅ ꯄꯨꯈꯤ ꯂꯩꯔꯝꯗꯕꯅꯤ ꯑꯋꯥꯕ ꯊꯦꯡꯅꯔꯝꯕ ꯑꯗꯨ ꯍꯧꯖꯤꯛꯇꯤ ꯑꯩꯈꯣꯏ ꯃꯁꯤꯗ ꯃꯌꯥꯝꯗꯁꯨ ꯀꯥꯟꯅꯕ ꯄꯤꯔꯦ ꯄꯨꯈꯤ ꯂꯩꯇꯕ ꯃꯤꯒꯤ ꯑꯣꯏꯅꯗꯤ ꯃꯁꯤꯅ ꯈ꯭ꯋꯥꯏꯗꯒꯤ ꯑꯐꯕ ꯑꯣꯏꯔꯦ